ꯑꯩ ꯉꯔꯥꯡ ꯅꯨꯡꯗꯥꯡꯁꯦ ꯑꯊꯦꯡꯕꯗ ꯑꯣꯐꯤꯁꯇꯒꯤ ꯊꯦꯡꯅ ꯑꯣꯕꯔꯋꯛ ꯇꯧꯕꯒꯤ ꯍꯂꯛꯑꯦ ꯑꯗꯨꯒ ꯑꯣꯂꯥ ꯀꯦꯞ ꯁꯔꯕꯤꯁꯅ ꯑꯩꯕꯨ ꯃꯇꯦꯡ ꯌꯥꯝꯅ ꯄꯥꯡꯕꯤꯈꯤ ꯊꯦꯡꯉꯁꯨ ꯊꯦꯡꯅ ꯀꯀꯥ ꯗꯤꯄꯛꯅ ꯑꯩꯕꯨ ꯌꯨꯝ ꯐꯥꯎꯕ ꯇꯦꯛꯇ ꯀꯥꯏꯗꯅ ꯊꯤꯟꯕꯤꯔꯛꯑꯦ ꯑꯗꯨꯅ ꯑꯣꯂꯥ ꯁꯔꯕꯤꯁꯄꯨ ꯑꯩꯅ ꯁꯨꯡꯁꯣꯏ ꯁꯣꯏꯗꯅ ꯐꯥꯏꯞ ꯁ꯭ꯇꯥꯔ ꯔꯦꯇꯤꯡ ꯇꯧꯖꯒꯅꯤ ꯃꯌꯥꯝꯁꯨ ꯁꯣꯏꯗꯅ ꯑꯣꯂꯥ ꯁꯔꯕꯤꯁꯄꯨ ꯁꯤꯖꯤꯟꯅꯕꯤꯌꯨ